ꯃꯅꯤꯄꯨꯔꯗ ꯂꯩꯕꯁꯤꯡ ꯑꯩꯈꯣꯏꯒꯤ ꯃꯤꯁꯤꯡꯅ ꯑꯔꯨꯝꯕ ꯍꯦꯟꯒꯠꯄ ꯋꯦꯠ ꯍꯦꯟꯒꯠꯄꯒꯤ ꯍꯦꯟꯒꯠꯍꯟꯅꯤꯡꯉꯗꯤ ꯑꯩꯈꯣꯏꯒꯤ ꯗꯣꯛꯇꯔꯒꯨꯝꯕ ꯀꯩꯒꯨꯝꯕꯁꯤꯗꯤ ꯀꯌꯥꯗꯤ ꯇꯥꯟꯅꯗꯦ ꯇꯥꯟꯅꯕꯁꯨ ꯌꯥꯎꯋꯦ ꯑꯗꯨꯕꯨ ꯆꯥꯕꯗ ꯑꯩꯈꯣꯏꯒꯤ ꯆꯥꯕꯗ ꯍꯦꯟꯅ ꯍꯦꯟꯅ ꯇꯧꯋꯦ ꯑꯗꯨꯒ ꯖꯤꯝ ꯆꯠꯄ ꯑꯗꯨꯃꯥꯏꯅ ꯑꯣꯏꯅ ꯇꯧꯋꯦ ꯗꯣꯛꯇꯔꯗ ꯇꯥꯟꯅꯕꯁꯨ ꯑꯗꯨꯝ ꯌꯥꯎꯋꯦ ꯑꯉꯥꯡ ꯑꯉꯥꯡ ꯃꯆꯥꯒꯤꯗꯤ ꯍꯣꯏ ꯇꯥꯟꯅꯩ ꯇꯥꯟꯅꯩ ꯍꯧꯖꯤꯛ ꯑꯩꯒꯤ ꯏꯚꯟ ꯑꯩꯒꯤ ꯀꯖꯤꯟꯁꯨ ꯃꯥꯁꯤ ꯃꯌꯥꯡ ꯌꯥꯝ ꯀꯪꯉꯦ ꯃꯥ ꯆꯍꯤ ꯁꯕꯦꯟ ꯏꯌꯔꯁꯅꯤ ꯁꯨꯏꯌꯦ ꯑꯗꯨ ꯑꯩ ꯀꯖꯤꯟ ꯃꯥꯁꯦ ꯃꯌꯥꯡ ꯌꯥꯝ ꯀꯪꯉꯦ ꯑꯗꯣ ꯃꯥꯁꯦ ꯑꯗꯨꯝ ꯗꯣꯛꯇꯔꯗ ꯆꯠꯂꯦ ꯍꯟꯗꯛ ꯀꯨꯏꯗ꯭ꯔꯤ ꯑꯩꯒꯁꯨ ꯑꯃꯨꯛ ꯆꯠꯂꯨꯔꯦ ꯑꯗꯨꯗ ꯚꯤꯇꯥꯃꯤꯟꯁ ꯑꯗ ꯇꯤꯟ ꯍꯤꯗꯥꯛ ꯊꯥꯗꯣꯛꯑꯣ ꯆꯥꯕꯗ ꯆꯥꯕ ꯋꯥꯠꯄꯒꯤꯅꯤ ꯑꯣꯏꯅ ꯑꯗꯨꯃꯥꯏꯅ ꯑꯗꯨꯝ ꯆꯥꯕꯗ ꯑꯣꯏꯅ ꯇꯧꯋꯦ ꯍꯥꯏꯗꯤ ꯑꯇꯣꯞꯄ ꯂꯥꯏꯅꯥ ꯇꯤꯟꯅꯥꯒꯤꯗꯤ ꯅꯠꯇꯕꯤꯗ ꯑꯗꯨꯃꯥꯏꯅ ꯆꯥꯕ ꯆꯥꯕꯗ ꯑꯣꯏꯅ ꯑꯅꯝꯕ ꯇꯧꯋꯤ